ꯁꯥ ꯁꯤꯟ ꯁꯥ ꯁꯟꯁꯤꯡ ꯑꯁꯤ ꯅꯥꯍꯜꯂꯣꯏꯒꯦ ꯍꯥꯏꯔꯕꯗꯤ ꯃꯍꯥꯛꯅ ꯂꯩꯒꯗꯕ ꯃꯐꯝ ꯑꯗꯣ ꯐꯖꯟꯅ ꯅꯥꯟꯅ ꯁꯦꯡꯗꯣꯛꯄꯤꯔꯒꯅꯤ ꯐꯖꯟꯅ ꯂꯨ ꯅꯥꯟꯅ ꯊꯝꯕꯤꯒꯅꯤ ꯃꯗꯨꯅ ꯍꯞꯇꯥ ꯈꯨꯗꯤꯡꯒꯤ ꯅꯠꯇ꯭ꯔꯒ ꯊꯥ ꯈꯨꯗꯤꯡꯒꯤ ꯚꯦꯛꯁꯤꯅꯦꯁꯟ ꯀꯥꯞꯊꯣꯛꯄꯤꯒꯅꯤ ꯑꯗꯨꯒ ꯅꯨꯡꯇꯤ ꯅꯨꯃꯤꯠ ꯈꯨꯗꯤꯡꯒꯤ ꯁꯥ ꯁꯟꯁꯤꯡ ꯑꯗꯨꯒꯤ ꯃꯊꯤ ꯃꯌꯨꯡ ꯁꯦꯡꯗꯣꯛꯄꯤꯒꯅꯤ ꯑꯗꯨꯒ ꯃꯍꯥꯛꯅ ꯆꯥꯒꯗꯧꯔꯤꯕ ꯃꯆꯤꯟꯖꯥꯛ ꯑꯗꯨꯗꯨꯁꯨ ꯑꯐꯕ ꯃꯆꯤꯟꯖꯥꯛ ꯑꯃꯗꯤ ꯄꯤꯖꯕꯤꯒꯅꯤ ꯃꯐꯝꯁꯤꯡ ꯑꯗꯣ ꯂꯨꯅ ꯅꯥꯟꯅ ꯊꯝꯕꯤꯒꯗꯕꯅꯤ ꯑꯗꯨꯒ ꯁꯥ ꯁꯟꯁꯤꯡꯗ ꯇꯣꯏꯅ ꯅꯥꯒꯟꯕ ꯂꯥꯏꯅꯥꯗꯤ ꯕꯥꯔꯗ ꯐ꯭ꯂꯨ ꯁ꯭ꯋꯥꯏꯟ ꯐ꯭ꯂꯨ ꯍꯥꯏꯕ ꯂꯥꯏꯅꯥ ꯑꯁꯤꯅꯤ ꯃꯗꯨꯅ ꯃꯗꯨ ꯑꯁꯤꯗ ꯃꯗꯨꯁꯤꯡꯗꯒꯤ ꯉꯥꯛꯊꯣꯛꯅꯕꯒꯤꯗꯃꯛꯇ ꯁꯥ ꯁꯟꯁꯤꯡ ꯑꯗꯨꯕꯨ ꯐꯖꯟꯅ ꯂꯨꯅ ꯅꯥꯟꯅ ꯊꯝꯕꯤꯔꯒ ꯃꯈꯣꯏꯕꯨ ꯌꯦꯡꯁꯤꯟꯕꯤꯒꯗꯕꯅꯤ